ꯑꯩꯍꯥꯛꯅ ꯑꯩꯍꯥꯛꯀꯤ ꯃꯣꯕꯥꯏꯜꯗ ꯑꯩꯈꯣꯏꯒꯤ ꯏꯝꯄꯦꯛ ꯇꯤ ꯕꯤꯒꯨꯝꯕ ꯑꯗꯒꯤ ꯑꯥꯏ ꯑꯦꯁ ꯇꯤ ꯕꯤꯗ ꯑꯩꯁꯦ ꯁꯕꯁꯀ꯭ꯔꯥꯏꯕ ꯇꯧꯋꯤ ꯑꯩꯅ ꯁꯕꯁꯀ꯭ꯔꯥꯏꯕ ꯇꯧꯈꯤꯕꯒꯤ ꯃꯇꯨꯡ ꯏꯟꯅ ꯅꯣꯡꯃꯗ ꯑꯩꯒꯤ ꯐꯣꯟꯁꯤꯗꯩꯗ ꯄꯥꯎꯁꯦ ꯅ꯭ꯌꯨꯁꯁꯦ ꯑꯗꯨꯝ ꯊꯥꯔꯛꯄ ꯃꯇꯝꯗ ꯑꯩꯅ ꯑꯅꯤꯔꯛꯇꯒꯤꯗꯤ ꯇꯥꯗꯅ ꯑꯩꯈꯣꯏ ꯄꯥꯎ ꯑꯁꯤ ꯌꯦꯡꯖꯩ ꯌꯦꯡꯉꯕ ꯃꯇꯨꯡꯗ ꯅꯨꯡꯇꯤꯒꯤ ꯊꯣꯛꯄ ꯑꯩꯈꯣꯏꯒꯤ ꯄ꯭ꯔꯣꯒꯥꯝꯁꯤꯡꯁꯦ ꯀꯔꯤ ꯀꯔꯤꯅꯣ ꯍꯥꯏꯕꯗꯣ ꯌꯦꯡꯕ ꯃꯇꯝꯗ ꯑꯩꯈꯣꯏꯅ ꯑꯩꯉꯣꯟꯗꯁꯨ ꯅꯣꯂꯦꯖ ꯌꯥꯝꯅ ꯑꯣꯏ